ꯍꯧꯖꯤꯛ ꯑꯣꯏꯔꯤꯕ ꯏꯁꯃꯥꯔꯠ ꯐꯣꯟꯒꯤ ꯃꯇꯥꯡꯁꯦ ꯍꯥꯟꯅꯒꯤ ꯐꯣꯟꯒꯗꯤ ꯌꯥꯝ ꯊꯤꯕ ꯈꯦꯠꯅꯔꯦ ꯍꯥꯏꯕꯗꯤ ꯍꯧꯖꯤꯛ ꯑꯣꯏꯔꯛꯏꯁꯤꯅ ꯑꯃꯨꯛꯀ ꯐꯥꯏꯚ ꯖꯤ ꯑꯃꯨꯛ ꯂꯥꯛꯑꯦ ꯐꯥꯏꯚ ꯖꯤ ꯂꯥꯛꯑꯦ ꯋꯥꯏꯐꯥꯏ ꯂꯥꯛꯑꯦ ꯑꯗꯒꯤ ꯋꯥꯇꯔꯄ꯭ꯔꯨꯞ ꯐꯣꯟꯗ ꯍꯥꯏꯔꯒꯁꯨ ꯋꯥꯇꯔꯄ꯭ꯔꯨꯞ ꯂꯥꯛꯑꯦ ꯃꯥ ꯑꯗꯒꯤ ꯏꯁꯃꯥꯔꯠ ꯋꯥꯠꯁ ꯑꯗꯒꯤ ꯑꯗꯨꯝ ꯐꯥꯏꯚ ꯖꯤ ꯔꯤꯆꯥꯔꯁꯀꯤ ꯃꯔꯝꯗ ꯑꯣꯏꯔꯦ ꯑꯗꯨꯝ ꯖꯤꯑꯣ ꯄꯥꯏꯕꯁꯤꯡꯒꯤ ꯑꯣꯏꯅꯗꯤ ꯖꯤꯑꯣꯅꯦ ꯑꯗꯨꯑꯣꯏꯔꯁꯨ ꯖꯤꯑꯣ ꯋꯥꯟ ꯅꯥꯏꯟꯇꯤ ꯅꯥꯏꯟ ꯕꯦꯂꯦꯟꯁ ꯑꯗꯨꯝ ꯈꯔ ꯁꯥꯡꯗꯣꯛꯑꯦ ꯍꯥꯟꯅ ꯇꯦꯜꯂꯝꯕꯅꯦ ꯐꯥꯏꯚ ꯖꯤꯁꯤꯅ ꯑꯟꯂꯤꯃꯤꯇꯦꯠ ꯑꯣꯏꯔꯦ ꯕꯦꯂꯦꯟꯁꯁꯦ ꯑꯦꯝ ꯕꯤꯁꯦ ꯍꯥꯟꯅꯗꯒꯤ ꯅꯦꯠꯋꯥꯛ ꯂꯥꯟ ꯑꯗꯨꯝ ꯍꯥꯟꯅꯒꯤ ꯍꯥꯏꯔꯒꯗꯤ ꯍꯧꯖꯤꯛꯀꯤꯁꯤꯅ ꯌꯥꯝ ꯊꯤꯅ ꯑꯃꯨꯛ ꯈꯦꯠꯅꯔꯦ ꯍꯧꯖꯤꯛꯀꯤꯁꯤꯅ ꯑꯃꯨꯛ ꯆꯥꯎꯈꯠꯂꯦ ꯍꯥꯏꯕꯗꯤ ꯐꯥꯏꯚ ꯖꯤ ꯂꯥꯛꯑꯦ ꯂꯤꯃꯤꯇꯦꯠ ꯑꯣꯏꯔꯦ ꯅꯦꯠꯋꯥꯛꯁꯨ ꯌꯥꯝ ꯅꯨꯡꯉꯥꯏꯔꯦ ꯃꯐꯝ ꯈꯨꯗꯤꯡꯃꯛ ꯃꯐꯝ ꯃꯐꯝꯗꯁꯨ ꯅꯦꯠꯋꯥꯛ ꯇꯥꯗꯕꯗꯨ ꯑꯗꯨꯝꯕꯒꯤ ꯀꯔꯤꯝꯇ ꯄ꯭ꯔꯣꯕ꯭ꯂꯦꯝ ꯂꯩꯇ꯭ꯔꯦ ꯍꯧꯖꯤꯛꯇꯤ ꯍꯥꯟꯅꯗꯤ ꯄ꯭ꯔꯣꯕ꯭ꯂꯦꯝ ꯌꯥꯝ ꯂꯩꯔꯝꯕꯅꯤ ꯍꯥꯟꯅꯗꯤ ꯔꯤꯆꯥꯔꯖꯁꯦ ꯀꯥꯔꯠ ꯑꯣꯏꯅ ꯁꯤꯖꯤꯟꯅꯔꯝꯕꯅꯦ ꯍꯧꯖꯤꯛꯇꯤ ꯐꯣꯟꯗꯒꯤ ꯈꯨꯗꯣꯡꯆꯥꯕꯁꯨ ꯐꯪꯉꯦ ꯑꯗꯨꯝ ꯍꯧꯖꯤꯛꯅ ꯌꯥꯝ ꯊꯤꯅ ꯍꯦꯜꯂꯦ ꯅꯨꯡꯉꯥꯏꯕꯁꯦ ꯑꯗꯨꯝ ꯍꯥꯏꯗꯤ ꯃꯣꯕꯥꯏꯜ ꯔꯤꯆꯥꯔꯖꯇꯒꯤ ꯑꯣꯏꯔꯣ ꯑꯗꯒꯤ ꯅꯦꯠꯋꯥꯛꯇꯒꯤ ꯑꯣꯏꯔꯣ ꯍꯧꯖꯤꯛꯅ ꯌꯥꯝ ꯊꯤꯅ ꯍꯦꯜꯂꯦ ꯑꯗꯒꯤ ꯐꯣꯟ ꯂꯥꯡꯁꯦ ꯍꯧꯖꯤꯛꯁꯤ ꯏꯁꯤꯡꯗ ꯇꯥꯔꯒꯁꯨ ꯏꯁꯤꯡ ꯆꯣꯠꯂꯒꯁꯨ ꯀꯔꯤꯝꯃ ꯏꯁꯤꯡ ꯆꯪꯉꯒꯁꯨ ꯀꯔꯤꯝ ꯄ꯭ꯔꯣꯕ꯭ꯂꯦꯝ ꯂꯩꯇꯕ ꯑꯗꯨꯝ ꯉꯥꯏꯍꯥꯛ ꯂꯩꯔꯒ ꯑꯗꯨꯝ ꯐꯈꯤꯕ ꯍꯥꯟꯅꯒꯤ ꯐꯣꯟꯗ ꯑꯗꯨꯝ ꯏꯁꯤꯡ ꯆꯪꯉ ꯌꯥꯗꯕꯤ ꯂꯩꯕꯗꯣ ꯑꯗꯨꯃꯥꯏꯅ ꯇꯧꯗ꯭ꯔꯦ ꯍꯧꯖꯤꯛꯀꯤꯗꯤ ꯑꯗꯨꯝ ꯐꯣꯟꯁꯦ ꯏꯁꯤꯡ ꯋꯥꯇꯔꯄ꯭ꯔꯨꯞ ꯑꯣꯏꯔꯦꯕ ꯑꯗꯨꯝ ꯍꯥꯟꯅꯒꯗꯤ ꯈꯦꯠꯅꯔꯦ ꯌꯥꯝꯊꯤꯅ ꯈꯦꯠꯅꯕꯗꯤ ꯍꯧꯖꯤꯛꯀꯤ ꯖꯨꯛꯁꯤꯅ ꯑꯃ ꯑꯣꯏꯔꯦ ꯐꯣꯟ ꯅꯦꯠꯋꯥꯛ ꯍꯥꯏꯔꯦ ꯌꯥꯝ ꯐꯖꯅ ꯅꯨꯉꯥꯏꯔꯦ ꯍꯧꯖꯤꯛꯀꯤꯁꯤꯗꯤ ꯌꯥꯝ ꯀꯩꯅꯣꯗꯣ ꯑꯣꯏꯗ꯭ꯔꯦ ꯍꯥꯟꯅꯒꯤꯗꯨꯒꯗꯤ ꯑꯣꯏꯅꯗ꯭ꯔꯦ ꯈꯦꯠꯅꯔꯦ ꯌꯥꯝ ꯐꯖꯅ ꯈꯦꯠꯅꯔꯦ ꯍꯧꯖꯤꯛꯇꯤ ꯐꯥꯏꯚ ꯖꯤꯒꯁꯦ ꯑꯟꯂꯤꯃꯤꯇꯦꯠꯅꯦ ꯑꯦꯝ ꯕꯤ ꯍꯣꯏ ꯔꯤꯆꯥꯔꯖꯄꯨꯗꯤ ꯈꯔ ꯀꯩꯅꯣ ꯇꯧꯋꯦ ꯇꯥꯡꯉꯒꯁꯨ ꯈꯔ ꯍꯦꯟꯒꯠꯂꯦ ꯍꯥꯏꯕꯁꯦ ꯍꯟꯗꯛꯅ ꯍꯦꯟꯒꯠꯂꯒꯁꯨ ꯑꯩꯈꯣꯏꯗꯁꯨ ꯑꯦꯝ ꯕꯤ ꯑꯃꯨꯛ ꯁꯥꯡꯗꯣꯔꯛꯑꯦꯕ ꯑꯗꯨ ꯁꯤꯖꯤꯟꯅꯕꯗꯁꯨ ꯑꯗꯨꯝ ꯅꯨꯡꯉꯥꯏꯔꯦ ꯍꯥꯟꯅꯗꯤ ꯑꯦꯝ ꯕꯤ ꯈꯔ ꯁꯠ ꯁꯠ ꯂꯣꯏꯈꯤꯕꯅꯦ ꯍꯧꯖꯤꯛꯇꯤ ꯑꯗꯨꯝ ꯑꯗꯨ ꯑꯦꯝ ꯕꯤꯗꯣ ꯂꯣꯏꯕ ꯋꯥꯟ ꯄꯣꯏꯟ ꯐꯥꯏꯚ ꯐꯪꯕꯁꯦ ꯂꯣꯏꯕ ꯉꯝꯗꯕ ꯐꯥꯎ ꯌꯥꯎꯑꯦ ꯍꯥꯟꯅꯗꯤ ꯐꯠ ꯐꯠꯀ ꯂꯣꯏꯌꯦ ꯋꯥꯟ ꯅꯥꯏꯟꯇꯤ ꯅꯥꯏꯟꯁꯤꯅ ꯋꯥꯟ ꯄꯣꯏꯟ ꯐꯥꯏꯚ ꯐꯪꯕꯅꯦ ꯑꯗꯣ ꯖꯤꯑꯣ ꯁꯤꯖꯤꯟꯅꯕꯁꯦ ꯑꯗꯨꯝ ꯅꯨꯡꯉꯥꯏ ꯃꯣꯏꯅ ꯍꯦꯟꯅ ꯍꯣꯡꯗꯦ